ꯈꯨꯡꯒꯪꯗ ꯍꯧꯖꯤꯛ ꯍꯧꯖꯤꯛ ꯆꯠꯅ ꯄꯥꯛꯁꯟꯅ ꯁꯥꯟꯅꯕ ꯒꯦꯝ ꯍꯥꯏ ꯇꯥꯔꯒꯗꯤ ꯅꯣꯕꯥꯞ ꯀꯥꯎꯕꯤꯁꯦꯀꯣ ꯂꯝꯄꯥꯛ ꯑꯝꯗ ꯊꯣꯑꯅꯤ ꯑꯉꯥꯡ ꯃꯆꯥ ꯃꯌꯥꯝ ꯍꯥꯏꯗꯤ ꯅꯝꯕꯔꯁ ꯂꯩꯇꯦ ꯃꯁꯤꯡ ꯂꯩꯇꯦ ꯇꯔꯥ ꯑꯣꯏꯒꯦꯔꯥ ꯇ꯭ꯔꯥꯉꯥ ꯑꯣꯏꯒꯦꯔꯥ ꯏꯌꯥꯗ ꯌꯥꯏ ꯑꯗꯨ ꯊꯣꯑꯒꯅꯤ ꯑꯗꯨꯒ ꯃꯣꯏꯅ ꯕꯣꯜꯁꯤꯒꯤ ꯃꯍꯨꯠꯇ ꯅꯣꯕꯥꯞꯁꯦ ꯀꯥꯎꯅꯗꯣꯔꯤꯅꯦꯕ